ꯇꯦꯛꯅꯣꯂꯣꯖꯤ ꯑꯦꯠꯕꯥꯟꯁ ꯑꯣꯏꯔꯛꯄꯗꯒꯤ ꯑꯦꯟ ꯑꯩꯈꯣꯏꯅ ꯇꯦꯛꯅꯣꯂꯣꯖꯤ ꯃꯌꯥꯝꯁꯦ ꯇꯣꯏꯅ ꯇꯣꯏꯅ ꯁꯤꯖꯩꯟꯅꯕꯗꯒꯤ ꯂꯥꯏꯞꯁ꯭ꯇꯥꯏꯜ ꯆꯦꯟꯖꯦꯁꯇꯤ ꯌꯥꯝꯅ ꯂꯥꯛꯑꯦ ꯂꯥꯏꯞꯁ꯭ꯇꯥꯏꯜꯁꯦ ꯍꯧꯖꯤꯛ ꯌꯥꯝꯅ ꯀꯟꯕꯤꯅꯤꯌꯦꯟꯠ ꯑꯣꯏꯔꯦ ꯄꯩꯁꯥ ꯊꯥꯒꯦ ꯍꯥꯏꯔ ꯄꯩꯁꯥ ꯊꯥꯗꯣꯛ ꯊꯥꯖꯤꯟꯗꯒꯤ ꯍꯧꯔꯒ ꯍꯥꯏꯕꯗꯤ ꯆꯠꯂꯒ ꯄꯩꯁꯥ ꯊꯤꯟꯕ ꯃꯔꯨꯞ ꯄꯩꯁꯥ ꯊꯤꯟꯕ ꯍꯥꯏꯕꯗꯨꯃ ꯌꯥꯎꯗꯔꯦ ꯒꯨꯒꯜ ꯄꯦ ꯄꯦ ꯇꯤ ꯑꯦꯝ ꯁꯤ ꯃꯌꯥꯝꯁꯤꯅ ꯌꯥꯝꯅ ꯁꯝꯍꯜꯂꯦ ꯈꯨꯠꯇ ꯄꯩꯁꯥ ꯄꯨꯗ꯭ꯔꯁꯨ ꯑꯦ ꯇꯤ ꯑꯦꯝꯗ ꯂꯥꯏꯟ ꯂꯦꯞꯇ꯭ꯔꯒꯁꯨ ꯄꯣꯠ ꯆꯩ ꯂꯩꯕ ꯈꯣꯠꯄꯗ ꯌꯨ ꯄꯤ ꯑꯥꯏ ꯄꯦꯃꯦꯟ ꯖꯁ ꯁ꯭ꯀꯦꯟ ꯇꯧꯔꯒ ꯑꯩꯈꯣꯏꯅ ꯄꯤꯐꯝ ꯊꯣꯛꯄ ꯄꯩꯁꯥꯗꯨ ꯈꯔ ꯄꯤꯕꯒꯤ ꯁꯤꯒꯤ ꯈꯨꯗꯣꯡꯆꯥꯕꯁꯦ ꯌꯥꯝꯅ ꯊꯤꯅ ꯂꯥꯏꯞꯁ꯭ꯇꯥꯏꯜꯁꯦ ꯀꯟꯕꯤꯅ꯭ꯌꯦꯟ ꯑꯣꯏꯍꯜꯂꯦ ꯑꯗꯒꯤ ꯍꯤꯗꯥꯛꯀꯤ ꯀꯝꯄꯣꯖꯤꯁꯟ ꯌꯦꯡꯒꯦ ꯍꯥꯏꯔꯁꯨ ꯆꯥꯅꯕ ꯆꯥꯅꯗꯕ ꯑꯦꯂꯔꯖꯤ ꯇꯧꯕ ꯇꯧꯗꯕ ꯍꯧꯖꯤꯛ ꯑꯣꯟꯂꯥꯏꯟꯗ ꯂꯣꯏꯅ ꯌꯦꯡꯕ ꯌꯥꯔꯦ ꯑꯗꯒꯤ ꯄꯣꯠ ꯑꯄꯥꯝꯕꯁꯨ ꯑꯦꯅꯤꯊꯤꯡ ꯃꯄꯥꯟ ꯂꯝꯗꯒꯤ ꯆꯠꯂꯨꯗ꯭ꯔꯒꯁꯨ ꯑꯗꯨꯝ ꯑꯩꯈꯣꯏꯅ ꯁꯣꯄꯤꯡ ꯇꯧꯕ ꯑꯣꯟꯂꯥꯏꯟ ꯑꯦꯞ ꯃꯌꯥꯝ ꯂꯩꯔꯦ ꯁꯣꯄꯤꯡ ꯇꯧꯔꯒ ꯍꯧꯖꯤꯛ ꯗꯤꯂꯤꯕꯔꯤꯁꯨ ꯌꯥꯝꯅ ꯅꯨꯡꯉꯥꯏꯔꯕꯅꯤꯅ ꯌꯥꯝꯅ ꯁꯥꯊꯤꯅ ꯅꯨꯡꯉꯥꯏꯔꯦ ꯑꯗꯒꯤ ꯏꯃꯨꯡ ꯃꯅꯨꯡ ꯐ꯭ꯔꯦꯟꯁ ꯐꯦꯃꯤꯂꯤ ꯀꯅꯦꯛꯁꯟ ꯑꯃ ꯌꯥꯝꯅ ꯅꯨꯡꯉꯥꯏꯍꯜꯂꯦ ꯍꯥꯏꯕꯗꯤ ꯏꯃꯥꯟꯅꯕꯤ ꯏꯃꯥꯟꯅꯕ ꯂꯝ ꯂꯥꯞꯅ ꯂꯩꯔꯁꯨ ꯑꯩꯈꯣꯏ ꯉꯥꯏꯍꯥꯛ ꯂꯩꯇꯅ ꯕꯤꯗ꯭ꯌꯣ ꯀꯣꯜ ꯇꯧꯏ ꯃꯄꯥꯟꯗ ꯂꯩꯕ ꯏꯆꯤꯟ ꯏꯅꯥꯎ ꯃꯌꯥꯝ ꯇꯣꯏꯅ ꯇꯣꯏꯅ ꯇꯣꯏꯅ ꯑꯗꯨꯝ ꯀꯅꯦꯛꯇꯦꯠ ꯑꯣꯏꯔꯒ ꯀꯃꯥꯏꯅ ꯍꯥꯏꯗꯣꯏꯅꯣ ꯌꯥꯝꯅ ꯅꯛꯄ ꯐꯤꯜꯗꯣ ꯑꯗꯨꯝ ꯂꯩꯍꯟꯕꯗꯣ ꯑꯗꯨꯅ ꯇꯦꯛꯅꯣꯂꯣꯖꯤ ꯆꯥꯎꯈꯠꯂꯛꯏ ꯃꯇꯨꯡ ꯑꯩꯈꯣꯏꯒꯤ ꯂꯥꯏꯞꯁ꯭ꯇꯥꯏꯜꯁꯨ ꯌꯥꯝꯅ ꯁꯥꯊꯤꯅꯗꯤ ꯀꯟꯕꯤꯅ꯭ꯌꯦꯟꯠ ꯑꯣꯏꯔꯦ ꯍꯦꯟꯅꯁꯨ ꯅꯨꯡꯉꯥꯏꯔꯦ